ꯂꯝ ꯂꯩꯕ ꯍꯥꯏꯕꯁꯦ ꯀꯔꯤꯝꯇ ꯅꯠꯇꯦ ꯂꯝ ꯂꯩꯕ ꯍꯥꯏꯁꯤ ꯃꯤ ꯑꯃꯗꯒꯤ ꯂꯝ ꯂꯩꯕ ꯇꯥꯔꯒꯗꯤ ꯂꯝꯗꯨ ꯃꯤ ꯑꯃꯒꯤ ꯃꯥꯒꯤ ꯃꯄꯨꯗꯨꯒꯤ ꯃꯤꯡꯗ ꯂꯩꯔꯝꯒꯅꯤ ꯄꯇꯥ ꯑꯗꯨ ꯂꯝꯗꯨ ꯂꯩꯕ ꯃꯇꯝꯗ ꯂꯝꯗꯨ ꯂꯩꯔꯦ ꯍꯥꯏꯔꯒꯗꯤ ꯄꯇꯥ ꯑꯗꯨꯕꯨ ꯄꯇꯥ ꯑꯗꯨꯕꯨ ꯃꯥꯅ ꯂꯩꯔꯤꯕ ꯂꯩꯔꯤꯕ ꯃꯤꯗꯨꯅ ꯃꯃꯤꯡꯗꯨ ꯑꯣꯟꯊꯣꯛꯑꯒ ꯐꯖꯅ ꯑꯣꯟꯊꯣꯛꯑꯕ ꯃꯇꯨꯡꯗ ꯐꯖꯅ ꯄꯇꯥꯗꯨꯕꯨ ꯐꯖꯅ ꯃꯥꯒꯤ ꯃꯃꯤꯡꯗ ꯑꯣꯟꯊꯣꯛꯄ ꯃꯊꯧ ꯇꯥꯏ ꯑꯗꯨꯒ ꯍꯧꯖꯤꯛꯀꯤ ꯃꯥꯅ ꯌꯣꯟꯒꯗꯧꯔꯤꯕ ꯌꯣꯟꯒꯗꯧꯔꯤꯕ ꯂꯝꯗꯨꯁꯨ ꯄꯣꯏꯟ ꯑꯣꯟꯊꯣꯛꯑꯒ ꯄꯇꯥꯒꯤꯗꯨꯒ ꯆꯥꯟꯅꯕ꯭ꯔ ꯈꯣꯠꯄ꯭ꯔꯅ ꯌꯦꯡꯉꯒ ꯃꯥꯒꯤ ꯍꯧꯖꯤꯛꯀꯤ ꯌꯣꯜꯂꯤꯕ ꯃꯤꯗꯨꯒ ꯂꯩꯒꯗꯧꯔꯤꯕ ꯃꯤꯗꯨꯒ ꯑꯅꯤꯗꯨ ꯐꯖꯅ ꯋꯥꯔꯤ ꯋꯥꯇꯥꯏ ꯐꯖꯅ ꯑꯣꯐꯤꯁꯇ ꯗꯤ ꯁꯤ ꯑꯣꯗꯕꯨ ꯑꯣꯏꯒꯦꯔꯥ ꯑꯦꯁ ꯗꯤ ꯑꯣꯗꯕꯨ ꯑꯣꯏꯒꯦꯔꯥ ꯃꯕꯥꯅꯤ ꯐꯖꯅ ꯌꯣꯟꯒꯗꯧꯔꯤꯕꯗꯨꯒ ꯍꯧꯖꯤꯛꯀꯤ ꯂꯧꯒꯗꯧꯔꯤꯕꯗꯨꯒ ꯃꯕꯥꯅꯤ ꯐꯖꯅ ꯋꯥꯔꯤ ꯁꯥꯟꯅꯍꯜꯂꯒ ꯌꯥꯅꯔꯦ ꯍꯥꯏꯕ ꯃꯇꯝꯗ ꯌꯥꯅꯔꯕ ꯇꯨꯡꯗ ꯌꯥꯅꯔꯦ ꯍꯥꯏꯔꯒ ꯃꯕꯥꯅꯤꯁꯤ ꯁꯥꯏꯟ ꯇꯧꯅꯔꯅꯤ ꯁꯥꯏꯟ ꯇꯧꯅꯔꯕ ꯇꯨꯡꯗ ꯃꯕꯥꯅꯤꯒꯤ ꯈꯨꯕꯤ ꯁꯣꯏ ꯅꯠꯇ꯭ꯔꯒꯅ ꯃꯥꯒꯤ ꯁꯥꯏꯟ ꯃꯥꯒꯤ ꯕꯦꯔꯤꯐꯤꯀꯦꯁꯟ ꯕꯦꯔꯤꯐꯥꯏꯠ ꯇꯧꯔꯒ ꯃꯥꯒꯤ ꯃꯤꯡ ꯑꯣꯟꯕ ꯌꯥꯔꯦ ꯃꯤꯡ ꯑꯣꯟꯊꯣꯛꯄ ꯌꯥꯔꯦ ꯑꯅꯧꯕ ꯂꯧꯒꯗꯧꯕ ꯃꯤꯗꯨꯅ ꯑꯣꯟꯊꯣꯛꯄ ꯌꯥꯔꯦ ꯍꯥꯏꯔꯒ ꯁꯥꯏꯟ ꯇꯧꯔꯒ ꯑꯣꯐꯤꯁ ꯑꯗꯨꯅꯁꯨ ꯁꯥꯏꯟ ꯇꯧꯒꯅꯤ ꯑꯗꯨꯒ ꯍꯧꯖꯤꯛꯀꯤ ꯌꯣꯟꯒꯗꯧꯔꯤꯕ ꯑꯃꯁꯨꯡ ꯂꯩꯒꯗꯧꯔꯤꯕ ꯂꯩꯒꯗꯧꯔꯤꯕ ꯃꯕꯥꯅꯤꯃꯛꯁꯨ ꯁꯥꯏꯟ ꯇꯧꯅꯅꯤ ꯑꯗꯨꯒ ꯆꯦ ꯆꯥꯡꯗꯨ ꯄꯨꯜꯂꯞ ꯁꯥꯏꯟ ꯇꯧꯔꯕ ꯃꯇꯨꯡꯗ ꯑꯦꯇꯦꯁ ꯇꯧꯔꯕ ꯃꯇꯨꯡꯗ ꯕꯦꯔꯤꯐꯥꯏꯠ ꯇꯧꯔꯒ ꯂꯝ ꯑꯗꯨ ꯂꯩꯕ ꯌꯥꯒꯗꯧꯔꯤꯕꯅꯤ